ꯍꯜꯂꯣ ꯍꯥꯎ ꯏꯅꯦ ꯕꯂꯥꯅꯤ ꯅꯠꯇ꯭ꯔꯣ ꯑꯣ ꯅꯪ ꯌꯨꯝ ꯊꯣꯂꯛꯑꯕ꯭ꯔꯣ ꯑꯪ

ꯍꯧꯖꯤꯛ ꯑꯩꯈꯣꯏ ꯁ꯭ꯋꯥꯏꯗꯗꯤ ꯐꯅꯦꯛ ꯁꯥꯕꯤ ꯐꯤ ꯁꯥꯕꯤꯅ ꯄꯨꯡꯁꯧ ꯁꯧꯔꯦ ꯍꯧꯖꯤꯛ ꯅꯪꯅ ꯑꯇꯣꯞ ꯂꯩꯅꯤꯡꯉꯦ ꯍꯥꯏꯔꯒꯅ ꯕꯖꯥꯔꯗꯩꯁꯨ ꯑꯗꯨꯝ ꯐꯪꯅꯤ ꯑꯗꯣ ꯑꯩꯈꯣꯏ ꯁ꯭ꯋꯥꯏꯗ ꯐꯅꯦꯛ ꯁꯥꯕꯤ ꯍꯥꯏꯁꯦ ꯐꯅꯦꯛꯁꯨ ꯃꯈꯜ ꯃꯈꯜ ꯂꯣꯏꯅ ꯁꯥꯏ ꯈꯨꯔꯈꯨꯜꯒꯨꯝꯕ ꯐꯩꯕꯥꯛꯀꯨꯝꯕ ꯑꯗꯨꯗꯒꯤ ꯈꯨꯔꯈꯨꯜꯒ ꯔꯥꯅꯤꯒ ꯁꯨꯠꯀꯨꯝꯕ ꯂꯩꯇ꯭ꯔꯣ ꯑꯗꯨꯒꯨꯝꯕꯁꯨꯅꯦ ꯑꯗꯨꯝ ꯂꯣꯏꯅ ꯐꯪꯅꯦꯕ ꯁ꯭ꯋꯥꯏꯗ ꯅꯪꯅꯕꯨ ꯂꯩꯅꯤꯡꯉꯦ ꯍꯥꯏꯔꯗꯤ ꯑꯗꯣ ꯅꯪ ꯀꯔꯝꯕ ꯄꯥꯝꯃꯤꯅꯣ ꯈꯨꯔꯈꯨꯜꯁꯤ ꯍꯧꯖꯤꯛ ꯋꯥꯟꯄ꯭ꯂꯥꯏꯗ ꯈꯨꯔꯈꯨꯜꯅ ꯐꯦꯟꯕꯗꯨꯗꯤꯅꯦ ꯂꯤꯁꯤꯡ ꯑꯃꯒ ꯆꯃꯉꯥ ꯆꯥꯇꯔꯨꯛ ꯑꯗꯨꯃꯥꯏꯅ ꯂꯩꯔꯝꯒꯅꯤꯕ ꯀꯣ ꯑꯗꯨꯒ ꯔꯥꯅꯤ ꯐꯤꯒ ꯄꯨꯟꯅ ꯃꯣꯏꯒꯤ ꯑꯃ ꯁꯨꯏꯠ ꯂꯩꯇ꯭ꯔꯣ ꯑꯗꯨꯒꯨꯝꯕ ꯑꯣꯏꯔꯒꯅ ꯍꯧꯖꯤꯛ ꯂꯨꯄꯥ ꯀꯌꯥꯃꯨꯛꯇ ꯂꯩꯔꯝꯅꯤ ꯂꯨꯄꯥ ꯂꯤꯁꯤꯡ ꯇꯔꯦꯠ ꯅꯤꯄꯥꯜ ꯑꯗꯨꯋꯥꯏꯒꯤ ꯆꯥꯡꯗ ꯂꯩꯔꯝꯅꯤ ꯑꯗꯨ ꯐꯅꯦꯛ ꯈꯛꯇ ꯂꯩꯒꯦ ꯍꯥꯏꯔꯗꯤ ꯂꯤꯁꯤꯡ ꯑꯅꯤꯐꯥꯎ ꯃꯅꯨꯡꯗ ꯑꯗꯨꯝ ꯐꯖꯕ ꯐꯪꯒꯅꯤꯗ ꯅꯪꯒꯤꯗꯤ ꯈꯨꯔꯈꯨꯜꯕꯨ ꯑꯣꯏꯔꯣ ꯐꯩꯕꯥꯛꯄꯨ ꯑꯣꯏꯔꯣ ꯅꯪ ꯑꯄꯥꯝꯕꯗꯣ ꯑꯩꯈꯣꯏ ꯁꯤꯗ ꯃꯌꯥꯝ ꯁꯥꯅꯔꯤ ꯅꯪ ꯑꯩꯈꯣꯏ ꯁꯤꯗ ꯂꯥꯛꯑꯒ ꯑꯗꯨꯝ ꯌꯦꯡꯉꯔꯁꯨ ꯌꯥꯅꯤ ꯅꯪ ꯑꯄꯥꯝꯕꯗꯣ ꯑꯗꯨꯝ ꯈꯜꯂꯣ ꯑꯗꯨꯒ ꯎꯝ ꯐꯅꯦꯛ ꯃꯄꯥꯟ ꯅꯥꯏꯕꯤꯁꯨ ꯃꯈꯜ ꯃꯈꯜ ꯂꯩ ꯈ꯭ꯋꯥꯡꯒꯤ ꯑꯗꯨꯗꯒꯤ ꯐꯤꯒꯦ ꯐꯅꯦꯛ ꯊꯝꯕꯥꯜ ꯂꯩꯈꯣꯛ ꯑꯗꯨ ꯃꯃꯜꯗꯤ ꯂꯣꯏꯅ ꯃꯥꯟꯅꯗꯦ ꯇꯣꯉꯥꯜ ꯇꯣꯉꯥꯜꯂꯦ ꯃꯃꯟꯗꯤ ꯍꯣꯏ ꯈ꯭ꯋꯥꯡꯒꯤ ꯁꯤꯒꯨꯝꯕꯁꯤ ꯑꯣꯏꯔꯒꯅ ꯂꯤꯁꯤꯡ ꯇꯔꯦꯠ ꯅꯤꯄꯥꯜ ꯁꯨꯃꯥꯏꯅ ꯂꯥꯛꯑꯅꯤ ꯑꯗꯨꯗꯒꯤ ꯐꯤꯒꯦ ꯑꯣꯏꯔꯒꯅ ꯂꯤꯁꯤꯡ ꯃꯔꯤ ꯃꯉꯥ ꯐꯤꯒꯦ ꯃꯥꯟꯕꯤꯗꯨ ꯑꯗꯨꯅꯤꯀꯣ ꯍꯥꯏꯔꯤꯁꯦ ꯐꯤꯒꯦ ꯑꯁꯦꯡꯕꯗꯤ ꯌꯥꯝ ꯇꯥꯡꯈꯔꯦ ꯑꯗꯨꯅ ꯂꯤꯁꯤꯡ ꯃꯔꯤ ꯃꯉꯥ ꯁꯨꯃꯥꯏꯅ ꯂꯥꯛꯑꯅꯤ ꯑꯗꯨꯗꯒꯤ ꯊꯝꯕꯥꯜ ꯂꯩꯈꯣꯛ ꯀꯥꯛꯁꯦ ꯀꯌꯥ ꯄꯤꯔꯤꯃꯣꯕꯨ ꯈꯪꯗꯦꯗ ꯍꯪꯗ꯭ꯔꯗꯤ ꯍꯪꯁꯤ ꯅꯪ ꯍꯌꯦꯡ ꯅꯪ ꯑꯗꯨꯝ ꯊꯕꯛ ꯍꯥꯡꯉ ꯀꯥꯟꯗ ꯑꯩꯈꯣꯏꯗ ꯂꯥꯛꯑꯣ ꯑꯗꯣ ꯑꯗꯨꯝ ꯍꯪꯁꯤ ꯀꯩꯁꯨ ꯀꯥꯏꯗꯦ ꯆꯠꯂꯒ ꯍꯪꯉꯨꯁꯤ ꯑꯩꯈꯣꯏ ꯁ꯭ꯋꯥꯏ ꯐꯅꯦꯛ ꯁꯥꯐꯝ ꯌꯥꯝ ꯂꯩꯑꯦꯕ ꯔꯥꯅꯤ ꯁꯥꯔꯤꯒꯤ ꯔꯥꯅꯤꯒꯨꯝꯕꯗꯤ ꯑꯩꯈꯣꯏ ꯁ꯭ꯋꯥꯏꯗ ꯁꯥꯗꯤ ꯁꯥꯅꯗꯦ ꯑꯗꯣ ꯕꯖꯥꯔꯗꯒꯤ ꯆꯠꯂꯒ ꯑꯗꯨꯝ ꯌꯦꯡꯉꯨꯁꯤ ꯕꯖꯥꯔꯗ ꯃꯌꯥꯝ ꯐꯪꯕꯅꯤ ꯍꯧꯖꯤꯛ ꯀꯩꯅꯣ ꯔꯥꯅꯤ ꯁꯥꯕꯒꯤ ꯑꯗꯨꯗꯩ ꯑꯗꯨꯝ ꯂꯩꯕ ꯌꯥꯅꯤ ꯍꯣꯏ ꯁꯥꯐꯝꯗ ꯆꯠꯂꯒ ꯍꯪꯉꯁꯨ ꯌꯥꯅꯤ ꯀꯩꯅꯣ ꯑꯗꯨꯝ ꯍꯪꯉꯁꯤꯁꯦ ꯁꯤꯗꯗ ꯂꯥꯛꯑꯣ ꯑꯩꯈꯣꯏ ꯁ꯭ꯋꯥꯏꯗ ꯃꯤ ꯃꯌꯥꯝ ꯂꯩꯔꯤꯁꯤꯗ ꯀꯔꯝꯕ ꯃꯐꯝꯗꯅ ꯐꯩ ꯀꯔꯝꯕ ꯃꯐꯝꯗꯅ ꯈꯔ ꯍꯣꯡꯅ ꯐꯪꯉꯦ ꯍꯥꯏꯕꯗꯣ ꯍꯪꯅꯔ ꯂꯣꯏꯔꯦ ꯀꯩꯅꯣ ꯅꯪ ꯑꯗꯨꯝ ꯂꯥꯛꯑꯣ ꯎꯝ ꯍꯣ ꯐꯅꯦꯛ ꯑꯆꯝꯕꯗꯨꯁꯨ ꯐꯪꯅꯤꯅꯦ ꯐꯅꯦꯛ ꯑꯆꯝꯕꯁꯨ ꯄꯥꯁꯃꯤꯅꯥꯁꯨ ꯑꯗꯨꯗꯒꯤ ꯃꯨꯀꯥꯅ ꯐꯦꯟꯕꯤꯁꯨ ꯌꯥꯝ ꯐꯪꯏ ꯁ꯭ꯋꯥꯏꯗ ꯂꯣꯏꯅ ꯐꯪꯏ ꯅꯪꯅ ꯄꯥꯝꯃꯤꯗꯣ ꯂꯣꯏꯅ ꯐꯪꯅꯤ ꯂꯥꯛꯇ ꯂꯥꯛꯎꯁꯦ ꯑꯩꯈꯣꯏꯔꯣꯝꯗ ꯍꯥꯟꯅ ꯑꯗꯨꯒꯅꯦ ꯌꯦꯡꯉꯨꯁꯤ ꯀꯗꯥꯏ ꯀꯗꯥꯏꯗ ꯐꯪꯕꯅꯣꯗꯣ ꯅꯪ ꯑꯍꯣꯡꯕꯕꯨ ꯄꯥꯝꯄꯁꯨ ꯐꯖꯕꯕꯨ ꯄꯥꯝꯃꯁꯨ ꯂꯣꯏꯅ ꯐꯪꯅꯤ ꯍꯣ ꯍꯣꯏ ꯍꯣꯏ ꯍꯣꯏ ꯍꯣꯏ